ꯑꯩꯈꯣꯏ ꯈꯨꯜꯁꯤꯗ ꯑꯦꯂꯦꯛꯇ꯭ꯔꯤꯁꯤꯇꯤꯒꯤ ꯑꯋꯥꯠꯄ ꯂꯩꯕꯅꯤꯅ ꯌꯥꯝꯅ ꯈꯨꯗꯣꯡ ꯆꯥꯕ ꯐꯪꯗꯦ ꯃꯩ ꯂꯥꯛꯇꯕ ꯃꯇꯝꯗ ꯍꯦꯟꯅ ꯑꯋꯥꯕ ꯄꯤꯌꯦ ꯑꯗꯨ ꯃꯇꯝꯗ ꯏꯃꯨꯡꯁꯤꯡꯗꯁꯨ ꯌꯥꯝꯅ ꯑꯀꯥꯏꯕ ꯌꯥꯝꯅ ꯄꯤꯌꯦ ꯊꯕꯛ ꯅꯠꯇ꯭ꯔꯒ ꯆꯠꯄ ꯃꯇꯝꯗ ꯑꯦꯅꯤ ꯏꯃꯔꯖꯦꯟꯁꯤ ꯊꯕꯛ ꯑꯃ ꯆꯠꯄ ꯃꯇꯝꯗ ꯌꯥꯝꯅ ꯑꯋꯥꯕ ꯌꯥꯝ ꯄꯤꯌꯦ ꯑꯗꯨꯒꯤ ꯃꯔꯝ ꯑꯣꯏꯔꯒ ꯈꯨꯟꯗꯁꯨ ꯌꯥꯝꯅ ꯌꯥꯝꯅ ꯋꯥꯕ ꯄꯤꯍꯜꯂꯦ ꯑꯗꯨꯒꯤ ꯑꯦꯂꯦꯛꯇ꯭ꯔꯤꯁꯤꯇꯤ ꯂꯩ ꯌꯥꯝꯅ ꯔꯤꯒꯨꯂꯔ ꯑꯣꯏꯗꯕꯅꯤꯅ ꯑꯦꯂꯦꯛꯇ꯭ꯔꯤꯁꯤꯇꯤꯅ ꯀꯔꯤꯒꯨꯝꯕ ꯔꯤꯒꯨꯂꯔ ꯑꯣꯏꯔꯗꯤ ꯍꯦꯟꯅ ꯅꯨꯡꯉꯥꯏꯕ ꯐꯪꯒꯅꯤ ꯑꯦꯂꯦꯛꯇ꯭ꯔꯤꯁꯤꯇꯤꯗꯨꯅ ꯑꯋꯥ ꯌꯥꯝꯅ ꯔꯤꯒꯨꯂꯔ ꯑꯣꯏꯗꯕꯅꯤꯅ ꯍꯦꯟꯅ ꯑꯋꯥꯕ ꯄꯤꯌꯦ ꯑꯗꯨꯒ ꯑꯩꯈꯣꯏ ꯈꯨꯟꯁꯤꯗꯒꯤ ꯌꯥꯝꯅ ꯃꯦꯗꯤꯀꯦꯜꯒꯤ ꯅꯠꯇ꯭ꯔꯒ ꯀꯣꯔꯣꯅꯥ ꯂꯥꯛꯄ ꯃꯇꯝꯗ ꯁꯤꯒꯤ ꯚꯦꯛꯁꯤꯅꯦꯁꯟ ꯀꯥꯞꯄꯒꯤ ꯁꯦꯟꯇ꯭ꯔꯁꯤꯁꯨ ꯌꯥꯝꯅ ꯃꯇꯤꯛ ꯆꯥꯗꯦ ꯃꯄꯨꯡ ꯐꯥꯅ ꯂꯩꯇꯦ ꯍꯣꯁꯄꯤꯇꯥꯜ ꯅꯠꯇ꯭ꯔꯒ ꯑꯦꯅꯤ ꯄ꯭ꯔꯥꯏꯃꯔꯤ ꯍꯦꯜꯠ ꯀꯤꯌꯔꯒꯨꯝꯕꯁꯨ ꯌꯥꯝꯅ ꯃꯇꯤꯛ ꯆꯥꯗꯦ ꯑꯗꯨꯅ ꯍꯦꯟꯅ ꯃꯤꯁꯤꯡ ꯅꯥꯕ ꯃꯇꯝꯗ ꯑꯦꯅꯤ ꯚꯦꯛꯁꯤꯅꯦꯁꯟ ꯄ꯭ꯔꯣꯒ꯭ꯔꯥꯝ ꯂꯥꯛꯄ ꯃꯇꯝꯗ ꯃꯤꯁꯤꯡꯁꯦ ꯑꯋꯥꯕ ꯌꯥꯝ ꯌꯥꯝ ꯂꯩꯌꯦ ꯑꯗꯨꯒꯤ ꯃꯔꯝ ꯑꯣꯏꯔꯒ ꯃꯤꯁꯤꯡꯁꯦ ꯑꯗꯨꯃꯥꯏꯅ ꯂꯩꯕ ꯃꯇꯝꯗ ꯑꯦꯅꯤ ꯚꯦꯛꯁꯤꯅꯦꯁꯟ ꯄ꯭ꯔꯣꯒ꯭ꯔꯥꯝ ꯂꯥꯛꯄ ꯃꯇꯝꯗ ꯒꯣꯕꯔꯃꯦꯟꯅ ꯀꯥꯞꯄꯣ ꯍꯥꯏꯅ ꯑꯣꯗꯔ ꯄꯤꯔꯛꯄ ꯃꯇꯝꯗ ꯀꯥꯞꯐꯧꯗꯕꯅ ꯍꯦꯟꯅ ꯃꯤ ꯌꯥꯝꯃꯤ